ꯑꯥ ꯑꯩ ꯃꯄꯥꯟ ꯂꯝꯗꯒꯤ ꯂꯥꯛꯄ ꯇꯨꯔꯤꯁ ꯑꯃꯈꯛꯅꯦꯕ ꯑꯥ ꯐꯣꯟ ꯄꯥꯏꯕꯤꯔꯛꯂꯤꯁꯤ ꯆꯨꯔꯥꯆꯥꯟꯄꯨꯔꯒꯤ ꯂꯣꯀꯦꯂꯤꯇꯤꯒꯤ ꯃꯤꯑꯣꯏ ꯑꯣꯏꯕꯤꯔꯕ꯭ꯔ ꯑꯥ ꯑꯗꯣ ꯍꯌꯦꯡꯁꯤ ꯆꯨꯔꯥꯆꯥꯟꯄꯨꯔꯗ ꯌꯨꯕꯤ ꯂꯥꯛꯄꯤꯒꯤ ꯄ꯭ꯔꯣꯒꯥꯝ ꯑꯃꯈꯛ ꯂꯩ ꯍꯥꯏꯕ ꯑꯗꯨꯒꯤ ꯃꯇꯥꯡꯗ ꯑꯩ ꯌꯦꯡꯕ ꯂꯥꯛꯅꯤꯡꯕ ꯑꯗꯨ ꯌꯨꯕꯤ ꯂꯥꯛꯄꯤꯒꯤ ꯃꯇꯥꯡꯗ ꯀꯔꯤꯒꯨꯝꯕ ꯈꯔ ꯍꯥꯏꯕꯤꯕ ꯌꯥꯒꯗ꯭ꯔ

ꯑꯥ ꯋꯥꯟ ꯋꯤꯛ ꯈꯛꯇꯅꯦ ꯑꯩꯈꯣꯏ ꯑꯩꯅ ꯂꯥꯛꯆꯔꯤꯁꯦ ꯑꯗꯨꯗ ꯆꯨꯆꯥꯟꯄꯨꯔꯗ ꯍꯌꯦꯡꯁꯤ ꯌꯨꯕꯤ ꯂꯥꯛꯄꯤꯒꯤ ꯄ꯭ꯔꯣꯒꯥꯝ ꯑꯃ ꯂꯩ ꯍꯥꯏꯕ ꯑꯗꯨ ꯑꯩꯅ ꯌꯥꯝ ꯌꯦꯡꯖꯅꯤꯡꯕ ꯄꯨꯡ ꯀꯌꯥꯗꯒꯤꯗꯤ ꯑꯩꯈꯣꯏ ꯌꯨꯕꯤ ꯂꯥꯛꯄꯤꯁꯤ ꯍꯧꯒꯦ

ꯌꯨꯕꯤ ꯂꯥꯛꯄꯤ ꯑꯩ ꯍꯧꯖꯤꯛ ꯂꯩꯔꯤꯁꯦ ꯏꯝꯐꯥꯜꯗꯅꯦꯕ ꯑꯗꯨ ꯍꯌꯦꯡ ꯑꯥ ꯑꯥ ꯆꯨꯔꯥꯆꯥꯟꯄꯨꯔꯗ ꯂꯥꯛꯀꯗꯧꯕ ꯑꯗꯣ ꯌꯨꯕꯤ ꯂꯥꯛꯄꯤ ꯁꯥꯟꯅꯕ ꯃꯇꯝꯗ ꯃꯤꯗꯤ ꯑꯗꯨꯝ ꯀꯌꯥ ꯀꯌꯥ ꯁꯥꯟꯅꯒꯦ

ꯑꯗꯣ ꯍꯌꯦꯡ ꯑꯩꯅ ꯂꯥꯛꯄ ꯃꯇꯝꯗ ꯑꯗꯨꯝ ꯄꯥꯎ ꯄꯤꯖꯔꯛꯂꯒꯦ ꯑꯗꯨꯒ ꯍꯌꯦꯡ ꯄꯨꯟꯅ ꯑꯃꯨꯛ ꯌꯦꯡꯃꯤꯟꯅꯔꯁꯤ ꯍꯣꯏ ꯍꯣꯏ ꯌꯥꯔꯦ ꯌꯥꯝ ꯅꯨꯡꯉꯥꯏꯖꯔꯦ ꯑꯗꯨꯗꯤ